ꯍꯜꯂꯣ ꯁꯤ ꯃꯅꯤꯄꯨꯔꯒꯤ ꯃꯤ ꯅꯠꯇ꯭ꯔꯣ ꯑꯩꯗꯨ ꯑꯁꯨꯝ ꯍꯥꯏꯅ ꯃꯅꯤꯄꯨꯔꯗ ꯀꯣꯏꯕ ꯀꯔꯤ ꯌꯨꯕꯤ ꯂꯥꯛꯄꯤ ꯃꯁꯥꯟꯅꯗꯣ ꯑꯗꯨꯗꯣ ꯁꯥꯟꯅꯕꯗꯨ ꯌꯦꯡꯅꯤꯡꯉꯦ ꯑꯗꯨ ꯌꯨꯕꯤ ꯂꯥꯛꯄꯤꯁꯤ ꯀꯃꯥꯏꯅ ꯇꯧꯒꯦ ꯍꯥꯏꯔꯛꯑꯣ ꯑꯃꯨꯛꯇ ꯎꯝ ꯑꯗꯨ ꯌꯦꯡꯅꯤꯡꯉꯦ ꯏꯆꯦ ꯀꯔꯝ ꯀꯥꯟꯗ ꯑꯩꯒ ꯌꯦꯡꯕ ꯆꯠꯃꯤꯟꯅꯁꯤ ꯍꯟꯗꯛꯀꯤ ꯍꯔꯥꯎ ꯀꯨꯝꯍꯩꯒꯤ ꯁꯥꯟꯅꯅꯕ ꯂꯩꯇ꯭ꯔꯕꯔꯥ ꯁ꯭ꯀꯨꯜꯒꯤ ꯏꯁꯄꯣꯔꯠ ꯀꯨꯝꯕ ꯀꯔꯤꯒꯨꯝꯕꯗ ꯁꯥꯟꯅꯩ ꯍꯥꯏꯔꯗꯤ ꯀꯣꯂꯦꯖꯀꯤꯒꯨꯝꯕꯗ ꯁꯥꯟꯅꯩ ꯍꯥꯏꯔꯗꯤ ꯑꯗꯨꯒꯨꯝꯕ ꯂꯩꯕ꯭ꯔꯕ ꯍꯣꯏ ꯍꯣꯏ ꯑꯗꯨꯗꯤ ꯑꯩ ꯁꯪꯕ ꯃꯇꯝꯗ ꯂꯥꯛꯄꯗ ꯁꯪꯕ ꯃꯇꯝꯗ ꯍꯥꯏꯁꯦ ꯑꯩ ꯂꯥꯛꯂꯅꯦꯕꯀꯣ ꯑꯗꯨꯒ ꯑꯗꯨꯗ ꯑꯗꯨꯝ ꯌꯦꯡꯃꯤꯟꯅꯔꯨꯔꯁꯦꯕꯀꯣ ꯍꯣꯏ ꯍꯣꯏ ꯐꯔꯦ ꯐꯔꯦ